ꯅꯨꯄꯤ ꯑꯣꯏꯅ ꯄꯣꯛꯄ ꯍꯥꯏꯕꯁꯦ ꯅꯨꯄꯤꯁꯦ ꯑꯗꯨꯝ ꯍꯥꯏꯕꯗ ꯑꯗꯨꯝ ꯇꯣꯜꯂꯦ ꯌꯥꯝꯅ ꯇꯣꯜꯂꯦ ꯍꯥꯏꯕꯗꯤ ꯊꯕꯛꯁꯨ ꯑꯌꯨꯛ ꯉꯥꯟꯇꯥ ꯍꯧꯒꯠꯂꯦ ꯄꯨꯡ ꯃꯪꯉꯥ ꯃꯈꯥꯏ ꯍꯧꯒꯠꯄ ꯂꯩꯌꯦ ꯄꯨꯡ ꯃꯔꯤ ꯍꯧꯒꯠꯄ ꯂꯩꯌꯦ ꯑꯗꯨꯝ ꯌꯥꯝ ꯋꯥꯏꯑꯦ ꯊꯕꯛ ꯂꯣꯏꯅꯃꯛꯁꯦ ꯅꯪꯅꯕ ꯍꯣꯠꯅꯕꯗ ꯑꯌꯨꯛ ꯉꯥꯟꯇꯥ ꯍꯧꯒꯠꯂꯦ ꯍꯧꯒꯠꯂꯦ ꯄꯨꯡ ꯃꯉꯥ ꯃꯈꯥꯏꯗ ꯍꯧꯒꯠꯂꯦ ꯋꯥꯁꯑꯞ ꯇꯧꯔꯦ ꯏꯔꯨꯖꯔꯦ ꯕ꯭ꯔꯦꯛꯐꯥꯁ ꯁꯦꯝꯃꯦ ꯕ꯭ꯔꯦꯛꯐꯥꯁ ꯆꯥꯕ ꯂꯣꯏꯔꯦ ꯑꯗꯨꯒ ꯆꯥꯛ ꯑꯃꯨꯛ ꯊꯣꯡꯉꯦ ꯑꯗꯣ ꯏꯇꯣꯝꯗ ꯑꯣꯏꯕꯅꯤꯅ ꯀꯨꯀꯔꯗ ꯑꯗꯨꯝ ꯀꯥꯝꯃꯦ ꯑꯗꯨꯒ ꯌꯦꯟꯁꯥꯡꯁꯨ ꯌꯥꯝꯅ ꯑꯗꯨꯝ ꯊꯨꯅ ꯆꯠꯄ ꯅꯪꯅꯅꯤꯡꯉꯥꯏꯒꯤ ꯍꯥꯏꯅ ꯌꯥꯝꯅ ꯁꯤꯝꯄꯜ ꯑꯣꯏꯕ ꯌꯦꯟꯁꯥꯡꯒꯨꯝꯕ ꯌꯥꯝꯅ ꯀꯥꯡꯁꯣꯏꯒꯨꯝꯕ ꯑꯆꯝꯕꯒꯨꯝꯕ ꯑꯗꯨꯝ ꯌꯦꯔꯨꯝ ꯊꯣꯡꯕꯒꯨꯝꯕ ꯑꯗꯨꯃꯥꯏꯅ ꯊꯣꯡꯉꯦ ꯊꯣꯡꯕ ꯀꯥꯟꯗꯁꯨ ꯑꯗꯨꯝ ꯊꯥꯎ ꯑꯝꯕ ꯁꯥꯍꯟꯕ ꯈꯣꯠꯄ ꯑꯗꯨꯝ ꯀꯩꯀꯩ ꯇꯧꯔꯒ ꯑꯗꯨꯃꯥꯏꯅ ꯊꯣꯡꯉꯦ ꯑꯗꯨꯒ ꯐꯤꯁꯨ ꯁꯨꯗꯣꯛꯑꯦ ꯐꯤ ꯁꯨꯕꯁꯨ ꯏꯁꯤꯡꯁꯨ ꯕꯥꯜꯇꯤꯟꯗ ꯁꯣꯛꯑꯦ ꯁꯣꯛꯞ ꯆꯠꯂꯦ ꯇꯞꯅ ꯑꯗꯨꯒ ꯑꯩ ꯏꯁꯥꯅ ꯇꯤꯡꯉꯝꯃꯒ ꯑꯩ ꯏꯁꯥꯅ ꯁꯨꯏꯑꯦ ꯊꯕꯛꯁꯨ ꯅꯪꯅꯕ ꯆꯠꯄꯗ ꯑꯗꯨꯒ ꯑꯩꯒꯤ ꯊꯕꯛ ꯆꯠ ꯅꯪꯅꯕ ꯌꯨꯅꯤꯐꯣꯔꯝ ꯑꯃꯨꯛ ꯍꯥꯞꯄꯦ ꯌꯨꯅꯤꯐꯣꯔꯝ ꯁꯦꯠꯂꯦ ꯅꯨꯄꯤ ꯑꯣꯏꯕꯅꯤꯅ ꯈꯔ ꯃꯦꯛꯀꯞꯀꯨꯝꯕ ꯇꯧꯏ ꯃꯦꯛꯀꯞ ꯇꯧꯏ ꯑꯗꯨꯒ ꯁꯝꯒꯨꯝꯕ ꯀꯪꯍꯟꯕ ꯅꯪꯗꯕ ꯑꯗꯨꯒꯨꯝꯕ ꯌꯥꯝ ꯑꯋꯥꯕ ꯅꯪꯉꯦ ꯑꯗꯨꯒ ꯆꯠꯄ ꯀꯥꯟꯗꯁꯨ ꯄꯨꯡ ꯑꯦꯠꯇ ꯆꯠꯄꯅꯦ ꯊꯦꯡꯉꯦ ꯆꯠꯄ ꯀꯥꯟꯗꯁꯨ ꯑꯣꯇꯣꯅ ꯆꯠꯂꯦ ꯑꯣꯇꯣꯅ ꯆꯠꯄ ꯀꯥꯟꯗꯁꯨ ꯊꯕꯛ ꯃꯐꯝ ꯌꯧꯕ ꯀꯥꯟꯗꯁꯨ ꯑꯦꯠ ꯍꯦꯟꯕꯒꯤ ꯑꯗꯨꯝ ꯃꯦꯅꯦꯖꯔꯒꯤ ꯋꯥꯊꯤꯒꯨꯝꯕ ꯆꯥꯏꯑꯦ ꯑꯗꯨꯒ ꯊꯕꯛ ꯆꯠꯂꯦ ꯊꯕꯛ ꯆꯠꯄꯗꯨꯁꯨ ꯌꯥꯝ ꯋꯥꯏꯑꯦ ꯊꯕꯛ ꯆꯠꯄ ꯍꯥꯏꯕꯗꯤ ꯀꯁꯇꯃꯔꯁꯦ ꯌꯥꯝ ꯂꯥꯛꯇꯕ ꯅꯨꯃꯤꯠꯇꯁꯨ ꯑꯃꯨꯛꯀ ꯏꯁꯇꯣꯔꯒꯤ ꯏꯁꯇꯣꯛ ꯏꯁꯥ ꯔꯤꯇꯦꯜꯁꯗ ꯌꯥꯎꯕꯅꯤ ꯏꯁꯥꯃꯛ ꯑꯗꯨꯒꯤ ꯏꯁꯇꯣꯛꯀꯤ ꯔꯤꯄꯂꯦꯁꯃꯦꯟ ꯑꯗꯨꯒ ꯁꯥꯏꯖꯋꯥꯏꯁ ꯖꯤꯐ꯭ꯔꯤ ꯑꯥꯏꯔꯟ ꯑꯗꯨꯒꯨꯝꯕ ꯌꯥꯝ ꯇꯧꯕꯒꯤ ꯌꯥꯝ ꯋꯥꯏꯑꯦ ꯍꯛꯆꯥꯡꯁꯨ ꯅꯨꯡꯊꯤꯜꯆꯨꯞꯄ ꯂꯦꯞꯄꯅꯤꯅ ꯃꯔꯤꯁꯦ ꯌꯥꯝ ꯏꯁꯇ꯭ꯔꯦꯁ ꯑꯣꯏꯑꯦ ꯑꯗꯨꯒ ꯈ꯭ꯋꯥꯡꯒꯨꯝꯕ ꯅꯥꯔꯛꯄ ꯃꯥꯏꯒ꯭ꯔꯦꯟꯒꯨꯝꯕ ꯇꯧꯕ ꯑꯗꯣ ꯀꯁꯇꯃꯔ ꯌꯥꯝ ꯂꯥꯛꯄ ꯅꯨꯃꯤꯠꯇꯅ ꯍꯥꯏꯔꯗꯤ ꯑꯣꯚꯔ ꯋꯥꯔꯛ ꯇꯧꯑꯦ ꯃꯇꯝꯗꯣ ꯍꯦꯟꯅ ꯊꯕꯛ ꯁꯨꯍꯜꯂꯦ ꯀꯁꯇꯃꯔꯁꯨ ꯑꯦꯇꯦꯟ ꯇꯧꯗꯕ ꯌꯥꯗꯦ ꯑꯗꯨꯅ ꯀꯁꯇꯃꯔ ꯁꯥꯔꯚꯤꯁ ꯇꯧꯕ ꯀꯥꯟꯗꯁꯨ ꯌꯥꯝ ꯑꯋꯥꯕ ꯐꯪꯑꯦ ꯀꯁꯇꯃꯔꯗꯨ ꯌꯥꯝꯃꯟꯕꯅꯤꯅ ꯕ꯭ꯔꯥꯎꯖꯤꯡ ꯇꯧꯕ ꯌꯥꯝꯃꯟꯕ ꯇ꯭ꯔꯥꯏꯌꯦꯜꯁ ꯇꯧꯕ ꯌꯥꯝꯃꯟꯕ ꯑꯗꯨꯒꯤ ꯑꯗꯨꯒꯨꯝꯕꯗꯣ ꯑꯃꯨꯀꯀ ꯔꯤꯐꯣꯜ ꯇꯧꯕ ꯑꯃꯨꯛ ꯊꯥꯡꯖꯤꯟꯕ ꯌꯥꯝ ꯋꯥꯏꯑꯦ ꯑꯋꯥꯕꯒꯤ ꯑꯋꯥꯕ ꯉꯥꯛꯇ ꯅꯪꯉꯦ ꯑꯗꯨꯒ ꯀꯁꯇꯃꯔꯁꯨ ꯇꯥꯐ ꯑꯣꯏꯕ ꯑꯗꯨꯒ ꯌꯥꯝꯅ ꯅꯨꯡꯉꯥꯏꯕ ꯀꯁꯇꯃꯔ ꯑꯗꯨꯝ ꯌꯥꯝ ꯐ꯭ꯔꯦꯟꯀ ꯑꯣꯏꯕ ꯌꯥꯥꯝꯅ ꯅꯨꯡꯉꯥꯏꯕ ꯀꯁꯇꯃꯔꯁꯨ ꯐꯪꯉꯦ ꯑꯗꯨꯝꯕ ꯐꯪꯕ ꯅꯨꯃꯤꯠꯇꯨꯗꯤ ꯋꯥꯈꯟꯁꯨ ꯈꯔ ꯅꯨꯡꯉꯥꯏꯑꯦ ꯑꯗꯨꯒ ꯇꯥꯐ ꯑꯣꯏꯕ ꯀꯁꯇꯃꯔ ꯂꯥꯛꯑꯦ ꯑꯗꯨꯒ ꯌꯥꯝꯅ ꯉꯥꯡꯅꯕ ꯋꯥꯕ ꯀꯟꯚꯔꯁꯦꯁꯟ ꯇꯧꯕꯗ ꯌꯥꯝ ꯋꯥꯕ ꯑꯗꯨꯒꯨꯝꯕ ꯌꯥꯝ ꯊꯦꯡꯅꯩꯑꯦ ꯅꯨꯄꯤ ꯑꯣꯏꯅ ꯄꯣꯛꯄꯅꯤꯅ ꯌꯥꯝ ꯋꯥꯏꯑꯦ ꯑꯗꯨꯒꯤ ꯅꯨꯡꯊꯤꯟꯗꯁꯨ ꯇꯤ ꯕ꯭ꯔꯦꯛ ꯊꯣꯛꯄ ꯅꯪꯗꯕ ꯅꯨꯡꯊꯤꯟꯗꯁꯨ ꯆꯥꯛ ꯆꯥꯕ ꯅꯪꯗꯕ ꯂꯟꯁ ꯂꯟꯁꯁꯨ ꯃꯇꯝ ꯆꯥꯅ ꯐꯪꯗꯕ ꯑꯗꯨꯃꯥꯏꯅ ꯇꯧꯕꯒꯤ ꯄꯨꯛꯀꯨꯝꯕ ꯁꯣꯛꯄ ꯑꯗꯨꯒꯨꯝꯕꯒꯤ ꯃꯈꯜ ꯑꯗꯨꯒ ꯄꯨꯛ ꯁꯣꯛꯄꯅꯤꯅ ꯑꯃꯨꯛꯀ ꯎꯔꯤꯡ ꯎꯔꯤꯡ ꯊꯣꯛꯄ ꯆꯥꯕ ꯆꯥꯡ ꯅꯥꯏꯗ꯭ꯔꯕ ꯑꯗꯨꯒꯤ ꯑꯗꯨꯃꯥꯏꯅ ꯂꯩꯑꯦ ꯑꯗꯨꯒ ꯍꯜꯂꯛꯄ ꯀꯥꯟꯗꯁꯨ ꯌꯥꯝ ꯋꯥꯏꯑꯦ ꯍꯜꯂꯛꯑꯦ ꯍꯜꯂꯛꯄꯁꯨ ꯊꯦꯡꯅ ꯍꯜꯂꯛꯑꯦ ꯄꯨꯡ ꯑꯦꯠꯇ ꯆꯠꯂꯒ ꯑꯃꯨꯛꯀ ꯐꯥꯏꯚ ꯊꯥꯔꯇꯤ ꯐꯥꯏꯚꯇ ꯍꯟꯕꯁꯨ ꯂꯩꯑꯦ ꯑꯗꯨꯒ ꯁꯤꯛꯁ ꯁꯤꯛꯁ ꯊꯔꯇꯤꯒꯨꯝꯕ ꯍꯟꯕꯁꯨ ꯂꯩꯑꯦ ꯁꯦꯚꯦꯟ ꯐꯥꯎꯕꯁꯨ ꯂꯩꯑꯦ ꯀꯁꯇꯃꯔꯗꯣ ꯀꯔꯤꯒꯤꯅꯣ ꯍꯥꯏꯕꯀꯥꯟꯗ ꯐꯦꯁꯇꯤꯚꯦꯜ ꯃꯇꯃꯗꯤ ꯐꯦꯁꯇꯤꯁ ꯁꯤꯖꯟꯒꯨꯝꯕꯗꯤ ꯌꯥꯝ ꯋꯥꯏꯑꯦ ꯋꯥꯕꯁꯦ ꯑꯩꯈꯣꯏꯅ ꯉꯟꯅ ꯍꯟꯒꯦ ꯍꯥꯏꯔꯁꯨ ꯌꯥꯗꯦ ꯃꯦꯅꯦꯖꯔꯅ ꯌꯥꯗꯕꯅꯤꯅ ꯊꯦꯡꯅ ꯍꯜꯂꯦ ꯊꯦꯡꯅ ꯍꯟꯕꯀꯥꯟꯗ ꯑꯣꯇꯣꯁꯨ ꯑꯃꯨꯛ ꯐꯪꯗꯕ ꯃꯇꯥꯡ ꯂꯩ ꯑꯣꯛꯇꯣ ꯁꯤꯠ ꯐꯥꯎꯕ ꯐꯝꯕ ꯐꯪꯗꯕ ꯇꯥꯏꯠ ꯑꯣꯏꯕ ꯃꯇꯝꯁꯨ ꯂꯩꯑꯦ ꯑꯣꯛꯇꯣꯗꯣ ꯑꯗꯨꯅ ꯌꯥꯥꯝ ꯋꯥꯏꯑꯦ ꯋꯥꯅ ꯍꯜꯂꯛꯑꯦ ꯋꯥꯅ ꯍꯜꯂꯛꯑꯒ ꯁꯤꯛꯁꯀꯨꯝꯕ ꯁꯤꯛꯁ ꯊꯥꯔꯇꯤ ꯍꯜꯂꯛꯄꯁꯦ ꯍꯦꯛ ꯍꯜꯂꯛꯄꯒ ꯋꯥꯃꯟꯕꯒꯤ ꯌꯨꯅꯤꯐꯣꯔꯝ ꯁꯨꯗꯣꯛꯀꯅꯤ ꯌꯨꯅꯤꯐꯣꯔꯝ ꯁꯨꯕꯁꯨ ꯑꯃꯨꯛꯀ ꯇꯤꯡꯉꯝꯅꯤ ꯑꯃꯨꯛꯀ ꯏꯁꯤꯡ ꯁꯣꯛꯈꯤꯅꯤ ꯑꯃꯨꯛꯀ ꯁꯨꯗꯣꯛꯀꯅꯤ ꯑꯃꯨꯛꯀ ꯏꯁꯤꯡ ꯑꯐꯕꯅ ꯑꯃꯨꯛꯀ ꯀꯟꯈꯤꯅꯤ ꯆꯠꯄ ꯈꯣꯠꯄ ꯏꯁꯤꯡ ꯁꯣꯛꯄ ꯈꯣꯠꯄ ꯑꯃꯨꯛꯀ ꯋꯥꯁꯔꯨꯝꯗ ꯏꯁꯤꯡ ꯑꯃꯣꯠꯄ ꯍꯩꯗꯣꯛꯄ ꯑꯗꯨꯒ ꯗꯁꯕꯤꯟ ꯍꯨꯟꯗꯣꯛꯄ ꯗꯁꯕꯤꯟꯁꯦ ꯍꯨꯟꯗꯣꯛꯈꯤꯅꯤ ꯑꯗꯨꯒ ꯌꯥꯝ ꯋꯥꯏꯑꯦ ꯑꯗꯨꯒ ꯐꯤꯗꯨ ꯁꯨꯗꯣꯛꯑꯒ ꯑꯃꯨꯛ ꯐꯧꯈꯤꯅꯤ ꯀ꯭ꯂꯤꯞꯇ ꯑꯃꯨꯛꯀ ꯐꯥꯈꯤꯅꯤ ꯑꯗꯨꯒ ꯋꯥꯔꯕꯅꯤꯅ ꯅꯨꯡꯗꯥꯡꯁꯦ ꯑꯃꯨꯛꯀ ꯆꯥꯛ ꯊꯣꯡꯕꯁꯦ ꯌꯥꯝ ꯋꯥꯈꯔꯦ ꯑꯗꯨꯒꯤ ꯗꯨꯀꯥꯟ ꯊꯣꯛꯈꯤꯅꯤ ꯑꯗꯨꯒ ꯅꯨꯗꯜꯁꯀꯨꯝꯕ ꯀꯞ ꯅꯨꯗꯜꯁꯀꯨꯝꯕ ꯑꯗꯨꯒꯨꯝꯕꯗꯨ ꯄꯨꯔꯛꯑꯒ ꯏꯁꯤꯡ ꯁꯧꯍꯜꯂꯒ ꯗꯨꯝ ꯆꯥ ꯊꯑꯦ ꯀꯣꯐꯤ ꯂꯣꯜꯂꯒ ꯑꯗꯨꯝ ꯊꯛꯑꯦ ꯋꯥꯃꯟꯕꯒꯤ ꯐꯣꯟꯉꯨꯝꯕ ꯉꯥꯏꯍꯥꯛꯇꯪꯗꯤ ꯐꯣꯟꯁꯦ ꯉꯥꯏꯍꯥꯛꯇꯪ ꯄꯥꯏꯔꯒ ꯉꯥꯏꯍꯥꯛꯇꯪ ꯄꯥꯏꯔꯒ ꯑꯗꯨꯝ ꯇꯨꯝꯃꯦ ꯏꯁꯇ꯭ꯔꯦꯁ ꯑꯗꯣ ꯉꯁꯥꯏꯒꯤ ꯋꯥꯈ꯭ꯔꯕ ꯋꯥꯈꯤꯕꯁꯤꯡꯗꯣ ꯀꯣꯛ ꯆꯤꯛꯄꯁꯤꯡꯗꯣ ꯉꯥꯏꯍꯥꯛꯇꯪ ꯄꯣꯊꯥꯕ ꯑꯣꯏꯅ ꯐꯣꯟ ꯉꯥꯏꯍꯥꯛꯇꯪ ꯌꯦꯡꯉꯦ ꯑꯗꯨꯒ ꯑꯗꯨꯝ ꯇꯨꯝꯃꯦ ꯑꯗꯨ ꯋꯥꯕꯅ ꯍꯦꯟꯖꯤꯜꯂꯦ ꯍꯦꯟꯖꯤꯜꯂꯦ ꯍꯥꯏꯕꯗꯤ ꯉꯁꯥꯏ ꯆꯥꯕꯗꯣ ꯐꯖꯅ ꯃꯇꯝ ꯆꯥꯅ ꯆꯥꯕ ꯐꯒꯗꯕꯅꯤꯅ ꯅꯨꯄꯤ ꯑꯣꯏꯕꯤ ꯄꯨꯟꯁꯤ ꯑꯃ ꯑꯣꯏꯕꯅꯤꯅ ꯌꯥꯝ ꯋꯥꯏꯑꯦ ꯑꯗꯨꯒ ꯏꯇꯣꯝꯇꯁꯨ ꯂꯩꯔꯦ ꯏꯇꯣꯝꯇ ꯂꯩꯕꯅꯤꯅ ꯏꯇꯣꯝꯇ ꯃꯦꯅꯦꯁ ꯇꯧꯕꯗꯣ ꯌꯥꯝ ꯋꯥꯏꯑꯦ ꯍꯦꯜꯞ ꯇꯧꯅꯤꯡꯉꯥꯏꯒꯤ ꯃꯤ ꯂꯩꯇꯕꯅꯤꯅ ꯏꯁꯥ ꯏꯇꯣꯝꯇꯅ ꯇꯧꯔꯦ ꯏꯁꯥ ꯏꯇꯣꯝꯇꯅ ꯆꯥꯕ ꯑꯗꯨꯒꯤ ꯌꯥꯝ ꯋꯥꯏꯑꯦ ꯑꯗꯨꯒ ꯊꯕꯛ ꯆꯠꯄ ꯀꯥꯟꯗꯁꯨ ꯊꯕꯛ ꯆꯠꯄ ꯀꯥꯟꯗ ꯃꯔꯛꯇꯗꯤ ꯂꯝꯕꯤꯗꯒꯤ ꯑꯗꯨꯝ ꯀꯦꯂꯤꯆꯥꯅ ꯑꯣꯏꯒꯦꯔ ꯁꯤꯡꯖꯨ ꯑꯣꯏꯒꯦꯔ ꯕꯣꯔꯥ ꯑꯣꯏꯒꯦꯔ ꯑꯗꯨꯒꯨꯝꯕ ꯄꯣꯔꯛꯑꯒ ꯆꯥꯔꯒ ꯑꯗꯨꯝ ꯇꯨꯝꯕꯁꯨ ꯂꯩꯑꯦ ꯑꯗꯨꯒ ꯑꯥꯏꯔꯟꯁꯨ ꯑꯥꯏꯔꯟꯁꯨ ꯃꯔꯛꯇꯗꯤ ꯇꯧꯕ ꯅꯪꯗꯦ ꯍꯥꯏꯕꯗꯤ ꯃꯇꯝꯗꯣ ꯐꯪꯗꯕ ꯃꯇꯝ ꯐꯪꯗꯕꯅꯤꯅ ꯃꯇꯝꯗꯣ ꯌꯥꯝ ꯇꯥꯏꯠ ꯑꯣꯏꯈ꯭ꯔꯦ ꯄꯣꯊꯥꯕꯒꯤ ꯃꯇꯝꯁꯨ ꯂꯩꯇ꯭ꯔ ꯑꯗꯨꯒꯤ ꯎꯝ ꯅꯨꯡꯗꯥꯡꯗ ꯅꯨꯡꯗꯥꯡꯗ ꯑꯥꯏꯔꯟ ꯇꯧꯕꯗꯣ ꯍꯧꯒꯠꯂꯒ ꯂꯥꯏꯠꯁꯨ ꯂꯥꯛꯇꯕ ꯂꯥꯛꯄ ꯂꯥꯏꯠꯁꯨ ꯏꯔꯤꯒꯨꯂꯔ ꯑꯣꯏꯕꯒꯤ ꯂꯥꯏꯠ ꯂꯥꯛꯄ ꯉꯥꯏꯕ ꯑꯗꯨꯒ ꯑꯥꯏꯔꯟꯒꯨꯝꯕ ꯇꯧꯕ ꯑꯥꯏꯔꯟ ꯇꯧꯔꯒ ꯍꯦꯡꯒꯔ ꯍꯥꯞꯄ ꯑꯗꯨꯃꯥꯏꯅ ꯂꯣꯏꯁꯤꯟꯕ ꯑꯗꯨꯒ ꯑꯌꯨꯛꯀꯤ ꯆꯥꯛ ꯊꯣꯡꯅꯤꯡꯉꯥꯏꯒꯤ ꯏꯁꯤꯡꯒꯨꯝꯕ ꯍꯣꯟꯒꯠꯄ ꯏꯁꯤꯡ ꯊꯛꯅꯤꯡꯉꯥꯏꯒꯤ ꯑꯃꯨꯛꯀ ꯊꯥꯡꯀꯠꯄ ꯑꯗꯨꯒ ꯏꯁꯤꯡꯗꯨ ꯀꯦꯟꯗ ꯂꯩꯇ꯭ꯔꯒꯅ ꯑꯃꯨꯛꯀ ꯔꯥꯏꯁ ꯀꯨꯀꯔꯒꯨꯝꯕꯗ ꯐꯨꯠꯄ ꯏꯁꯥ ꯏꯇꯣꯝꯗꯒꯤ ꯉꯝꯅꯕ ꯏꯁꯥꯁꯤ ꯍꯤꯡꯕ ꯉꯝꯅꯅꯤꯡꯉꯥꯏꯒꯤ ꯍꯣꯠꯅꯕꯗ ꯌꯥꯝꯅ ꯋꯥꯏꯑꯦ ꯅꯨꯄꯤꯒꯤ ꯄꯟꯁꯤꯁꯦ ꯌꯥꯝ ꯇꯣꯜꯂꯦ ꯃꯔꯛꯇ ꯁꯞꯄꯣꯔꯠ ꯇꯧꯅꯤꯡꯉꯥꯏꯒꯤ ꯃꯤ ꯑꯩꯒꯤ ꯏꯅꯥꯎꯅꯨꯄꯤꯒꯨꯝꯕ ꯂꯩꯔꯗꯤ ꯌꯥꯝ ꯐꯒꯗꯕ ꯑꯩ ꯏꯇꯣꯝꯗ ꯑꯣꯏꯕꯅꯤꯅ ꯑꯗꯨꯒꯨꯝꯕꯗꯨ ꯏꯁꯥꯅ ꯂꯣꯏꯅ ꯍꯣꯠꯅꯖꯕꯒꯤ ꯌꯥꯝꯅ ꯋꯥꯏꯌꯦ ꯋꯥꯕ ꯍꯥꯏꯕꯁꯦ ꯃꯈꯟ ꯃꯈꯟ ꯌꯥꯝ ꯂꯩꯑꯦ ꯋꯥꯕ ꯍꯥꯏꯕꯁꯦ ꯃꯔꯛꯇꯗꯤ ꯏꯃꯥ ꯏꯄꯥ ꯐꯥꯎꯕ ꯐꯣꯟ ꯇꯧꯕꯁꯨ ꯁꯨꯡꯐꯪ ꯐꯪꯗꯦ ꯋꯥꯔꯒ ꯂꯥꯛꯑꯒ ꯇꯨꯝꯈ꯭ꯔꯕꯅꯤꯅ ꯏꯃꯥꯒꯁꯨ ꯏꯄꯥꯒꯁꯨ ꯋꯥꯔꯤ ꯁꯥꯔꯒ ꯏꯃꯥꯅꯁꯨ ꯐꯣꯟꯗ ꯀꯃꯥꯏꯅ ꯇꯧꯒꯦ ꯑꯗꯨ ꯇꯧꯒꯦ ꯆꯥꯛ ꯆꯥꯔꯕꯣ ꯈꯣꯠꯂꯕꯣ ꯑꯗꯨꯒꯨꯝꯕ ꯋꯥꯔꯤ ꯁꯥꯕꯒꯤ ꯏꯃꯨꯡꯒꯤ ꯃꯔꯤ ꯂꯩꯕ ꯃꯔꯤ ꯃꯇꯥ ꯑꯗꯨꯃꯥꯏꯅ ꯇꯧꯕꯒꯤ ꯑꯗꯨꯒꯤꯁꯨ ꯃꯇꯝ ꯐꯪꯗ꯭ꯔꯦ ꯔꯤꯇꯦꯜꯁ ꯆꯇꯧꯕ ꯊꯕꯛ ꯇꯧꯕ ꯑꯗꯨꯒꯤ ꯌꯥꯝ ꯋꯥꯏꯑꯦ ꯏꯁꯥꯁꯦ ꯏꯁꯥꯁꯦ ꯁꯣꯔ ꯍꯣꯟꯕ ꯐꯥꯎꯕ ꯑꯗꯨꯝ ꯋꯥꯏꯑꯦ ꯃꯔꯛꯇꯗꯤ ꯀꯥꯎꯊꯣꯛꯏ ꯍꯥꯏꯕ ꯑꯗꯨꯝ ꯏꯃꯥ ꯏꯄꯥꯗꯨ ꯐꯣꯟꯗ ꯑꯗꯨꯃꯥꯏꯅ ꯑꯗꯨꯝ ꯐꯥꯎꯅꯔꯕꯅꯤꯅ ꯏꯃꯥ ꯏꯄꯥ ꯐꯥꯎꯕ ꯑꯗꯨꯝ ꯅꯤꯡꯁꯤꯡꯗ꯭ꯔꯦꯕ ꯋꯥꯕꯗꯨꯅ ꯍꯦꯟꯕꯅꯤꯅ ꯍꯧꯖꯤꯛꯇꯤ ꯋꯥꯕꯗꯣ ꯍꯦꯟꯕꯒꯤ ꯆꯥꯛꯈꯥꯎꯅ ꯆꯥꯛꯈꯥꯎ ꯁꯣꯛꯄꯅꯤ ꯑꯗꯨꯒ ꯑꯗꯨꯃꯥꯏꯅ ꯆꯥꯗ꯭ꯔꯕꯅꯤꯅ ꯋꯥꯁ꯭ꯔꯨꯝ ꯇꯧꯕꯁꯦ ꯑꯩꯉꯣꯟꯗ ꯑꯗꯨꯝ ꯇꯣꯏꯂꯦꯠꯀꯨꯝꯕ ꯆꯠꯄ ꯈꯣꯠꯄꯁꯦ ꯑꯩꯉꯣꯟꯗ ꯌꯥꯝ ꯋꯥꯈ꯭ꯔꯦꯕ ꯀꯔꯤꯒꯤꯅꯣ ꯍꯥꯏꯔꯗꯤ ꯉꯁꯥꯏ ꯆꯥꯗ꯭ꯔꯕꯅꯤꯅ ꯇꯣꯏꯂꯦꯠ ꯇꯧꯕꯁꯤ ꯌꯥꯝ ꯋꯥꯕ ꯑꯗꯨꯒꯤ ꯑꯩꯉꯣꯟꯗ ꯍꯛꯆꯥꯡꯗ ꯌꯥꯝ ꯁꯣꯛꯂꯛꯄ ꯍꯛꯆꯥꯡꯒꯤ ꯀꯔꯤ ꯅꯥꯕ꯭ꯔ ꯈꯣꯠꯄ꯭ꯔꯥꯁꯨ ꯈꯪꯗ꯭ꯔꯕ ꯑꯗꯨꯒ ꯑꯃꯨꯛꯀꯁꯨ ꯑꯩꯉꯣꯟꯗ ꯑꯋꯥꯕꯁꯦ ꯑꯋꯥꯕꯒꯤ ꯑꯋꯥꯕ ꯉꯥꯛꯇ ꯑꯣꯏꯑꯦ ꯊꯕꯛ ꯇꯧꯔꯕꯅꯤꯅ ꯊꯕꯛꯇꯥ ꯆꯥꯎꯗ꯭ꯔꯁꯨ ꯃꯆꯥ ꯑꯃ ꯇꯧꯔꯕꯅꯤꯅ ꯏꯁꯊꯣꯔ ꯃꯅꯨꯡꯗ ꯂꯥꯏꯠꯅ ꯄꯨꯔꯥ ꯂꯥꯏꯠꯇꯣ ꯕ꯭ꯔꯥꯏꯠ ꯂꯥꯏꯠꯇꯥ ꯐꯤꯛꯁ ꯇꯧꯕꯅꯤꯅ ꯃꯤꯠꯁꯤꯅ ꯃꯤꯠ ꯁꯣꯛꯈ꯭ꯔꯕ ꯑꯗꯨꯗꯒꯤꯗꯤ ꯃꯤꯠꯁꯦ ꯁꯣꯛꯄ ꯑꯗꯨꯒꯤ ꯑꯩ ꯌꯥꯝ ꯋꯥꯏꯑꯦ ꯀꯔꯤꯒꯤꯅꯣ ꯍꯥꯏꯔꯗꯤ ꯂꯥꯏꯠꯇꯣ ꯑꯣꯐ ꯇꯧꯔꯒ ꯑꯗꯨꯝ ꯂꯥꯏꯠꯇꯨ ꯗꯤꯝ ꯇꯧꯔꯒ ꯊꯕꯛ ꯇꯧꯕ ꯌꯥꯗ꯭ꯔꯕꯅꯤꯅ ꯉꯁꯥꯏꯒꯤ ꯗ꯭ꯔꯦꯁꯀꯨꯝꯕ ꯑꯦꯞꯄꯔꯦꯜꯁꯀꯨꯝꯕ ꯉꯥꯛꯇꯥ ꯑꯗꯨꯃ ꯊꯝꯕꯅꯤꯅ ꯀꯁꯇꯃꯔꯅ ꯑꯦꯇ꯭ꯔꯦꯛ ꯇꯥꯎꯅꯤꯡꯉꯥꯏ ꯂꯥꯏꯠꯇꯨ ꯄꯨꯔꯥ ꯐꯤꯛꯁꯇ ꯀꯥꯞꯁꯤꯜꯂꯕꯅꯤꯅ ꯏꯁꯥꯗ ꯃꯤꯠꯀꯨꯝꯕ ꯁꯣꯛꯈ꯭ꯔꯦ ꯃꯤꯠ ꯁꯣꯛꯄꯁꯤꯗ ꯍꯛꯆꯥꯡꯁꯤ ꯑꯁꯣꯛꯄꯒꯤ ꯑꯁꯣꯛꯄ ꯉꯥꯛꯇ ꯑꯣꯏꯔꯦ ꯑꯗꯒꯤ ꯑꯗꯨꯐꯥꯎꯕ ꯗꯣꯛꯇꯔꯗ ꯆꯦꯛꯑꯞ ꯇꯧꯅꯤꯡꯉꯥꯏꯒꯤ ꯃꯇꯝꯁꯨ ꯂꯩꯇꯦ ꯁꯨꯇꯤ ꯐꯪꯕ ꯍꯞꯇꯥ ꯑꯃꯗ ꯋꯤꯛ ꯑꯃꯈꯛꯇ ꯁꯨꯇꯤ ꯄꯤꯑꯦ ꯋꯤꯛ ꯑꯃ ꯁꯨꯇꯤ ꯄꯤꯕꯗꯨꯁꯨ ꯑꯩ ꯅꯪꯗ꯭ꯔꯦꯕ ꯗꯣꯛꯇꯔꯗ ꯆꯦꯛꯑꯞ ꯇꯧꯕꯁꯨ ꯅꯪꯗ꯭ꯔꯦ ꯀꯔꯤꯅꯣ ꯍꯥꯏꯔꯗꯤ ꯑꯩꯒꯤ ꯊꯕꯛ ꯂꯣꯏꯁꯤꯟꯗꯕ ꯑꯩ ꯏꯁꯥꯒꯤ ꯐꯤꯔꯣꯟ ꯁꯨꯗꯕ ꯁꯨꯕ ꯅꯪꯗꯕ ꯁꯤꯡꯗꯣ ꯑꯗꯨꯒꯨꯝꯕꯗꯨ ꯁꯨꯅꯤꯡꯉꯥꯏꯒꯤ ꯁꯨꯗꯣꯛꯄ ꯌꯨꯝ ꯁꯦꯡꯗꯣꯛꯄ ꯅꯨꯄꯤ ꯑꯃ ꯑꯣꯏꯕꯅꯤꯅ ꯌꯨꯝ ꯁꯦꯡꯗꯣꯛꯄ ꯈꯣꯠꯄ ꯑꯗꯨ ꯀꯣꯟ ꯅꯨꯡ ꯑꯗꯨ ꯂꯣꯏꯅ ꯁꯦꯡꯗꯣꯛꯄꯅꯤꯅ ꯑꯩꯉꯣꯟꯗ ꯃꯇꯝꯁꯦ ꯐꯪꯗ꯭ꯔꯦ ꯑꯗꯨꯒꯨꯝꯕ ꯗꯥꯛꯇꯔ ꯆꯠꯅꯤꯡꯉꯥꯏꯒꯤ ꯉꯥꯏꯍꯥꯛꯇꯪ ꯊꯣꯛꯅꯤꯡꯉꯥꯏꯒꯤ ꯉꯥꯏꯍꯥꯛꯇꯪ ꯁꯣꯞꯄꯤꯡ ꯆꯠꯅꯤꯡꯉꯥꯏꯒꯤ ꯉꯥꯏꯍꯥꯛꯇꯪ ꯑꯗꯨꯝ ꯀꯣꯏꯕ ꯆꯠꯅꯤꯡꯉꯥꯏꯒꯤ ꯏꯃꯥꯟꯅꯕꯤ ꯈꯣꯏ ꯏꯃꯥꯟꯅꯕ ꯈꯣꯏꯗ ꯅꯣꯡ ꯃꯥꯗꯣꯛ ꯗꯨꯝ ꯀꯣꯏꯕ ꯆꯠꯄꯒꯤꯁꯨ ꯃꯇꯝꯁꯨ ꯑꯩꯉꯣꯟꯗ ꯁꯨꯡꯐꯪ ꯐꯪꯗ꯭ꯔꯦ ꯑꯗꯨꯅ ꯌꯥꯝ ꯋꯥꯏꯑꯦ ꯉꯥꯏꯍꯥꯛꯇꯪꯁꯨ ꯁꯨꯇꯤ ꯃꯤꯗꯤ ꯁꯨꯇꯤ ꯐꯪꯕ ꯀꯥꯟꯗ ꯀꯣꯏꯕ ꯆꯠꯄ ꯈꯣꯠꯄꯁꯦ ꯃꯆꯤꯟ ꯃꯅꯥꯎ ꯑꯗꯨꯝ ꯂꯩꯃꯤꯟꯅꯕꯒꯤ ꯑꯩꯗꯤ ꯏꯇꯣꯝꯇꯥ ꯂꯩꯔꯕꯅꯤꯅ ꯑꯗꯨꯒꯨꯝꯕꯗꯨ ꯐꯪꯗ꯭ꯔꯦ ꯃꯤꯗꯤ ꯃꯆꯤꯟ ꯃꯅꯥꯎ ꯂꯩꯕꯁꯤꯡꯗꯤ ꯐꯪꯏ ꯑꯩꯗꯤ ꯐꯪꯗ꯭ꯔꯦ ꯑꯗꯨꯒꯨꯝꯕ ꯐꯪꯗꯕꯅꯤꯅ ꯏꯁ ꯅꯨꯄꯤ ꯑꯃ ꯑꯣꯏꯅ ꯑꯩꯅ ꯑꯗꯨꯝ ꯍꯧꯖꯤꯛ ꯊꯦꯡꯅꯕꯁꯦ ꯑꯗꯨꯃꯥꯏꯅ ꯇꯧꯑꯦ ꯌꯥꯝ ꯋꯥꯏꯑꯦ